ꯍꯜꯂꯣ ꯑꯩꯒꯤ ꯒꯥꯔꯤ ꯍꯧꯖꯤꯛꯐꯥꯎ ꯀꯔꯤꯒꯤ ꯊꯥꯔꯛꯇ꯭ꯔꯣ ꯑꯩꯁꯦ ꯍꯧꯖꯤꯛ ꯄꯨꯡ ꯃꯉꯥ ꯇꯥꯔꯦ ꯑꯗꯨ ꯒꯥꯔꯤꯁꯦ ꯍꯧꯖꯤꯛꯐꯥꯎ ꯊꯥꯔꯛꯇꯕꯁꯦ ꯑꯩꯒꯤ ꯇ꯭ꯔꯦꯟꯁꯦ ꯆꯠꯀꯗꯧꯔꯦ ꯑꯗꯨꯒꯤ ꯑꯩꯒꯤ ꯄꯩꯁꯥꯗꯨ ꯍꯟꯖꯟꯗꯕ ꯇꯥꯔꯦ ꯃꯇꯦꯡ ꯄꯥꯡꯕꯤꯌꯣ ꯅꯈꯣꯏꯅ ꯑꯁꯨꯃꯥꯏꯅ ꯇꯧꯕꯁꯦ ꯑꯩ ꯌꯥꯝꯅ ꯅꯨꯡꯉꯥꯏꯇꯕ ꯐꯥꯎꯋꯤ ꯃꯤꯕꯨ ꯌꯥꯝꯅ ꯎꯁꯤꯠꯇꯕ ꯑꯃꯁꯨꯡ

ꯅꯨꯡꯉꯥꯏꯇꯕ ꯐꯥꯎꯋꯤ ꯑꯁꯤ ꯇ꯭ꯔꯦꯟ ꯑꯩꯁꯦ ꯑꯂꯥꯞꯄꯗ ꯆꯠꯅꯤꯡꯉꯥꯏꯒꯤ ꯍꯣꯠꯅꯕꯅꯤ ꯍꯥꯏꯕ ꯑꯗꯨ ꯍꯧꯖꯤꯛꯐꯥꯎꯁꯦ ꯒꯥꯔꯤ ꯊꯥꯔꯛꯇꯕꯁꯦ ꯑꯩ ꯌꯥꯝꯅ ꯅꯨꯡꯉꯥꯏꯇꯦ ꯅꯈꯣꯏꯅ ꯑꯁꯨꯝꯃꯥꯏꯅ ꯇꯧꯔꯕꯗꯤ ꯑꯩ ꯀꯦꯁ ꯐꯥꯏꯜ ꯇꯧꯒꯦꯔꯥ ꯄꯨꯂꯤꯁꯇ ꯔꯤꯄꯣꯔꯠ ꯇꯧꯒꯅꯤ ꯅꯈꯣꯏꯁꯦ ꯑꯁꯦ ꯌꯥꯗꯦ ꯐꯖꯅ ꯇꯧꯍꯜꯂꯣ ꯅꯈꯣꯏꯒꯤ ꯗ꯭ꯔꯥꯏꯚꯔꯁꯤꯡꯗꯨ ꯑꯗꯨꯒ ꯑꯩꯒꯤ ꯄꯩꯁꯥꯗꯨ ꯔꯤꯐꯟ ꯇꯧꯕꯤꯌꯨ ꯑꯗꯨ ꯅꯠꯇ꯭ꯔꯕꯗꯤ ꯑꯩ ꯌꯥꯅꯤꯡꯗꯦ ꯑꯩꯒꯤ ꯇ꯭ꯔꯦꯟꯁꯦ ꯃꯤꯁ ꯇꯧꯈ꯭ꯔꯦ ꯍꯥꯏꯕ ꯑꯩꯁꯦ ꯍꯧꯖꯤꯛꯁꯦ ꯌꯥꯝꯅ ꯎꯁꯤꯠꯇꯕ ꯍꯥꯏꯒꯦꯔꯥ ꯑꯁꯦ ꯅꯠꯇ꯭ꯔꯒ ꯊꯋꯥꯏ ꯌꯥꯎꯗꯅ ꯊꯕꯛ ꯁꯨꯕꯁꯦ ꯅꯈꯣꯏ ꯑꯁꯦ ꯅꯈꯣꯏꯒꯤ ꯀꯔꯤꯁꯨ ꯌꯥꯕ ꯄꯨꯔꯛꯄ ꯉꯝꯃꯣꯏ ꯅꯈꯣꯏꯁꯦ ꯑꯗꯨꯒꯤ ꯑꯊꯨꯕꯗ ꯑꯩꯒꯤ ꯄꯩꯁꯥꯁꯦ ꯔꯤꯐꯟ ꯇꯧꯕꯤꯌꯣ